ꯑꯥ ꯍꯜꯂꯣ ꯑꯧ ꯃꯥꯟꯅꯦ ꯍꯥꯏꯕꯤꯌꯣ ꯑꯧ ꯑꯧ ꯍꯥꯏꯕꯤꯎ ꯁꯥꯔ ꯑꯥ ꯑꯗꯨꯒꯤ ꯐꯦꯁꯤꯂꯤꯇꯤ ꯑꯗꯨꯝ ꯂꯩꯒꯅꯤ ꯑꯗꯨꯝ ꯂꯥꯛꯄꯤꯌꯣ ꯑꯩꯈꯣꯏ ꯑꯗꯨꯝ ꯔꯤꯁꯤꯞ ꯇꯧꯖꯒꯦ ꯑꯥ ꯍꯣꯁꯇꯦꯜꯗ ꯐꯦꯁꯤꯂꯤꯇꯤꯁꯦ ꯀꯔꯤ ꯀꯔꯤꯅꯣꯅꯦ ꯃꯣꯏ ꯅꯣꯏꯅ ꯃꯐꯝꯗꯨ ꯈꯪꯗꯕꯅꯤꯅ ꯑꯩꯈꯣꯏꯅ ꯍꯧꯖꯤꯛꯀ ꯃ꯭ꯌꯨꯖꯤꯌꯝ ꯁꯤꯐꯥꯎ ꯆꯠꯄꯒꯤ ꯑꯩꯈꯣꯏ ꯑꯗꯨꯝ ꯒꯥꯏꯗ ꯇꯧꯔꯒ ꯆꯠꯅꯕ ꯑꯗꯨꯝ ꯑꯩꯈꯣꯏ ꯂꯥꯡꯖꯔꯦ ꯑꯗꯨꯒ ꯎꯝ ꯁꯨꯝ ꯇꯤꯀꯦꯠꯀꯤ ꯀꯔꯤꯒꯤ ꯑꯇꯩ ꯑꯇꯩ ꯑꯇꯣꯞꯄ ꯑꯗꯨꯝ ꯅꯣꯏꯒꯤ ꯐꯦꯁꯤꯂꯤꯇꯤ ꯄꯤꯐꯝ ꯊꯣꯛꯄ ꯑꯗꯨꯝ ꯄꯤꯖꯒꯅꯤ ꯑꯗꯨꯝ ꯂꯥꯛꯄꯤꯔꯒ ꯌꯥꯅꯤ ꯍꯣꯏ ꯍꯣꯏ ꯌꯥꯏ ꯌꯥꯏ ꯑꯣ ꯐꯔꯦ ꯐꯔꯦ ꯊꯝꯕꯤꯔꯣ